ꯑꯥ ꯇꯥꯏꯌꯦ

ꯇꯤꯀꯦꯠ ꯃꯃꯟꯁꯤ ꯑꯩꯈꯣꯏ ꯆꯥꯝ ꯆꯥꯝ ꯇꯧꯒꯦꯅ ꯈꯜꯂꯝꯕꯅꯤ ꯑꯗꯨ ꯁꯨꯝ ꯍꯟꯗꯛꯀꯤ ꯃꯌꯥꯝꯁꯨ ꯌꯥꯝꯅ ꯋꯥꯕ ꯈꯔ ꯍꯥꯏꯕꯗꯤ ꯑꯣꯏꯅ ꯃꯤꯅ ꯑꯩꯈꯣꯏ ꯌꯥꯡꯈꯩ ꯌꯥꯡꯈꯩꯇ ꯑꯣꯏꯅ ꯇꯧꯋꯦ ꯇꯤꯀꯦꯠ ꯃꯃꯟꯁꯦ ꯕꯣꯠꯁꯤꯗ ꯇꯧꯒꯗꯝꯅꯤ ꯃꯐꯝꯁꯦ ꯑꯁꯤ ꯀꯩꯒꯤꯗꯅꯤ ꯕꯣꯠꯇ ꯑꯗꯨꯝ ꯑꯣꯏꯒꯅꯤ ꯑꯇꯩ ꯃꯐꯝ ꯑꯣꯏꯔꯣꯏ ꯃꯤ ꯀꯌꯥꯝ ꯎꯝ ꯃꯤ ꯀꯌꯥꯝ ꯂꯥꯛꯗꯝꯅꯣ ꯀꯔꯝ ꯇꯧꯒꯗꯝꯅꯣ ꯇꯤꯀꯦꯠꯁꯤ ꯀꯌꯥꯝ ꯀꯛꯂꯝꯃꯣ ꯍꯥꯏꯕꯅꯣ ꯀꯔꯝ ꯇꯧꯕꯅꯣ ꯑꯣ ꯍꯣꯏ ꯍꯣꯏ ꯍꯣꯏ ꯍꯣꯏ ꯃꯉꯥ ꯑꯗꯨꯋꯥꯏ ꯀꯟꯁꯤꯜꯂꯒ ꯊꯝꯕꯤꯔꯝꯃꯒꯦ ꯑꯗꯣꯝꯒꯤꯗꯃꯛꯇ ꯌꯥꯝ ꯅꯨꯡꯉꯥꯏꯖꯔꯦ ꯌꯥꯔꯤꯃꯈꯣꯏ ꯉꯟꯅ ꯑꯗꯨꯝ ꯂꯥꯛꯅꯕ ꯍꯣꯠꯅꯕꯤꯎ ꯑꯗꯨꯝ ꯅꯨꯃꯤꯗꯥꯡ ꯄꯨꯡ ꯅꯤꯄꯥꯜ ꯑꯗꯨꯋꯥꯏꯗꯒꯤꯗꯤ ꯑꯗꯨꯝ ꯍꯧꯔꯅꯤꯀꯣ ꯐꯔꯦ ꯐꯔꯦ ꯑꯗꯨꯗꯤ ꯂꯥꯛꯄꯤꯔꯣ ꯑꯗꯨꯗꯤ ꯀꯣ ꯎꯝ ꯍꯣꯏ ꯐꯔꯦ ꯐꯔꯦ ꯑꯗꯨꯗꯤ ꯊꯝꯖꯔꯒꯦ ꯌꯥꯔꯕꯣ ꯍꯣꯏ ꯍꯣꯏ ꯊꯝꯃꯣ ꯊꯝꯃꯣ